ꯑꯩꯈꯣꯏ ꯃꯤ ꯌꯥꯝꯅ ꯑꯩꯈꯣꯏꯒꯤ ꯇꯥꯕ ꯁꯍꯔꯁꯤꯡ ꯑꯗꯨꯗꯤ ꯏꯝꯐꯥꯜ ꯁꯍꯔ ꯑꯗꯨꯒ ꯊꯧꯕꯥꯜ ꯁꯍꯔ ꯑꯁꯤꯅ ꯑꯁꯤꯁꯤꯡ ꯑꯁꯤꯅꯤ ꯑꯗꯣ ꯃꯁꯤꯗ ꯃꯤ ꯌꯥꯝꯅ ꯇꯥꯕꯗ ꯑꯩꯈꯣꯏꯅ ꯑꯐꯕꯁꯨ ꯂꯩ ꯐꯠꯇꯕꯁꯨ ꯂꯩ ꯑꯐꯕ ꯍꯥꯏꯔꯒꯗꯤ ꯃꯁꯤ ꯑꯐꯕꯗꯒꯤꯗꯤ ꯐꯠꯇꯕꯅ ꯍꯦꯜꯂꯦ ꯃꯁꯤꯅ ꯃꯤ ꯌꯥꯝꯅ ꯆꯒꯨꯡꯅ ꯇꯥꯕꯁꯤꯅ ꯑꯩꯈꯣꯏꯒꯤ ꯍꯋꯥ ꯅꯨꯡꯁꯤꯠꯇꯁꯨ ꯐꯠꯍꯟꯗ꯭ꯔꯦ ꯑꯗꯨꯒ ꯑꯩꯈꯣꯏꯒꯤ ꯃꯩꯈꯨꯒꯤ ꯄꯣꯂꯨꯁꯟꯁꯨ ꯑꯗꯨꯝ ꯊꯣꯛꯍꯜꯂꯦ ꯑꯗꯨꯅ ꯃꯤ ꯌꯥꯝꯅ ꯇꯥꯕ ꯑꯁꯦ ꯑꯩꯒꯤ ꯃꯣꯠꯇꯗꯤ ꯐꯠꯇꯦ ꯑꯅ ꯂꯧꯔꯦ ꯑꯐꯕꯗꯤ ꯊꯣꯏꯅ ꯌꯥꯎꯗꯦ ꯃꯤ ꯌꯥꯝꯅ ꯇꯥꯕꯁꯤꯗ